ꯍꯜꯂꯣ ꯅꯍꯥꯟ ꯁꯤ ꯚꯔꯥꯗ ꯂꯩꯅꯤꯅ ꯂꯥꯛꯑꯝꯕ ꯃꯤꯗꯣ ꯅꯠꯇ꯭ꯔꯣ ꯑꯗꯣ ꯃꯤ ꯀꯌꯥꯃꯨꯛ ꯂꯥꯛꯀꯗꯣꯏꯅꯣ ꯑꯣ ꯑꯗꯨ ꯅꯣꯏ ꯃꯤ ꯑꯩꯇꯩꯁꯨ ꯂꯩꯅꯤ ꯊꯥꯒꯤ ꯚꯔꯥꯗꯣ ꯂꯤꯁꯤꯡ ꯑꯍꯨꯝ ꯅꯠꯇ꯭ꯔꯒ ꯑꯅꯤ ꯑꯗꯨꯃꯥꯏ ꯂꯩꯅꯤ ꯑꯗꯨ ꯀꯥ ꯀꯥꯅ ꯄꯨꯔꯦ ꯀꯥ ꯄꯤꯛꯄ ꯀꯥ ꯈꯔ ꯄꯤꯛꯑꯒꯅ ꯆꯃꯉꯥ ꯑꯗꯒꯤ ꯀꯥ ꯈꯔ ꯆꯥꯎꯔꯒꯅ ꯂꯤꯁꯤꯡ ꯑꯅꯤꯒꯨꯝꯕ ꯑꯍꯨꯝꯒꯨꯝꯕ ꯂꯥꯛꯀꯅꯤ ꯋꯥꯁꯔꯨꯝꯒꯨꯝꯕ ꯑꯗꯒꯤ ꯂꯦꯇ꯭ꯔꯤꯟ ꯌꯥꯎꯔꯛꯄꯁꯤꯡꯗꯣ ꯈꯔ ꯈꯔ ꯏꯁꯤꯡ ꯄꯤꯕꯁꯤꯡꯗꯨꯅ ꯃꯃꯜ ꯍꯦꯜꯂꯦ ꯑꯗꯒꯤ ꯏꯁꯤꯡ ꯄꯤꯗꯕꯁꯤꯡꯗꯨꯅ ꯃꯃꯜ ꯈꯔ ꯇꯥꯕ ꯂꯦꯇ꯭ꯔꯤꯟꯕꯨꯗꯤ ꯂꯣꯏ ꯂꯩ

ꯍꯣꯏ ꯍꯣꯏ ꯎꯝ ꯑꯗꯨꯕꯨꯗꯤ ꯅꯁꯥꯅ ꯑꯄꯥꯝꯕ ꯀꯥ ꯑꯃ ꯈꯜꯂꯝꯕ ꯌꯥꯔꯦ ꯑꯣ ꯑꯗꯨꯒꯤꯕꯨꯗꯤ ꯃꯃꯜꯗꯣ ꯀꯥ ꯄꯤꯛꯄꯗꯨꯅ ꯃꯃꯜ ꯈꯔ ꯇꯥꯕꯅꯤ ꯀꯥ ꯈꯔ ꯆꯥꯎꯕꯗꯨꯅ ꯀꯩꯅꯣ ꯇꯧꯕꯅꯦꯕ ꯑꯗꯨꯗꯤ ꯅꯣꯏ ꯑꯄꯥꯝꯕ ꯀꯥ ꯑꯃꯗ ꯁꯨꯝ ꯇꯧꯔꯒ ꯑꯦꯖꯁ ꯑꯁꯨꯝ ꯇꯧꯅꯔ ꯂꯣꯏꯔꯦ ꯄꯩꯁꯥꯗꯨꯒꯤ ꯃꯇꯥꯡꯗꯨꯕꯨꯗꯤ ꯁꯨꯝ ꯌꯦꯡꯅꯔ ꯂꯣꯏꯔꯦ ꯅꯣꯏꯅ ꯂꯩꯒꯦꯅ ꯈꯟꯕ ꯑꯣꯏꯔꯒꯕꯨꯗꯤ ꯂꯥꯛꯑꯒ ꯌꯦꯡꯊꯣꯛꯑꯣ

ꯍꯣꯡꯖꯤꯟꯕ ꯍꯣꯏ ꯍꯣꯡꯖꯤꯟꯕꯨꯗꯤ ꯍꯣꯡꯖꯤꯜꯂꯣ ꯑꯗꯣ ꯑꯦꯗꯕꯥꯟꯁꯇꯤ ꯈꯔꯗꯤ ꯍꯥꯟꯅ ꯄꯤꯗꯧꯕꯅꯤꯀꯣ

ꯎꯝ

ꯍꯣꯏ ꯅꯣꯏꯅ ꯄꯩꯁꯥ ꯁꯦꯟꯊꯣꯛ ꯂꯝꯕꯤꯗꯣ ꯂꯩꯇꯦ ꯍꯥꯏꯔꯕꯅꯤꯅ ꯑꯗꯨ ꯈꯔꯗꯨ ꯍꯥꯟꯅ ꯄꯤꯔꯕꯅꯤꯅ ꯍꯣꯏ ꯂꯩꯅꯉꯥꯏꯗꯨ ꯇꯥꯜꯂꯣ ꯑꯗꯨꯒ ꯃꯐꯝꯗꯨꯁꯨ ꯅꯣꯏꯅ ꯈꯟꯖꯔꯣ ꯑꯗꯨ ꯁꯨꯝ ꯂꯩꯕꯗꯤ ꯌꯥꯅꯤ ꯑꯗꯣ ꯍꯧꯖꯤꯛ ꯍꯧꯖꯤꯛꯇꯤ ꯊꯕꯛ ꯏꯪꯈꯥꯡꯗꯤ ꯀꯃꯥꯏ ꯀꯃꯥꯏ ꯇꯧꯅꯔꯤꯕ ꯃꯣꯏ ꯊꯕꯛ ꯚꯔꯥ ꯊꯤꯕ ꯆꯠꯄꯅ ꯑꯅꯝꯕ ꯑꯣꯏ ꯇꯧ ꯂꯩꯔꯕꯣ ꯎꯝ

ꯒꯥꯔꯤ ꯅꯨꯡꯂꯤꯗꯤ ꯀꯌꯥ ꯀꯌꯥ ꯐꯪꯂꯛꯄ ꯄꯩꯁꯥ ꯇꯥꯟꯕꯗꯗꯤ ꯑꯣ ꯑꯗꯣ ꯚꯔꯥ ꯎꯝ ꯆꯥꯛ ꯆꯥꯔꯦ ꯑꯗꯣ ꯅꯣꯏ ꯚꯔꯥꯗ ꯂꯩꯅꯤꯡꯕꯗꯨ ꯃꯤ ꯑꯇꯩꯁꯨꯅꯦ ꯂꯩꯅꯤꯡꯕ ꯂꯩꯔꯒꯗꯤ ꯑꯁꯨꯝ ꯍꯥꯏꯔꯛꯑꯣ ꯑꯁꯨꯝ ꯂꯩꯕꯅꯦ ꯑꯩꯒꯤꯗꯤ ꯚꯔꯥꯗꯣ ꯀꯥꯗꯣ ꯌꯥꯝ ꯂꯩꯔꯤꯕꯅꯦꯕ ꯑꯍꯥꯡꯕ ꯑꯗꯨ ꯅꯣꯏꯅ ꯑꯁꯨꯝ ꯃꯤ ꯂꯩꯅꯤꯡꯕ ꯃꯤ ꯂꯩꯔꯒꯗꯤ ꯑꯁꯨꯝ ꯐꯥꯖꯤꯜꯂꯛꯑꯣ ꯑꯗꯨꯒ ꯑꯁꯨꯝ ꯂꯩꯕ ꯌꯥꯅꯤ ꯎꯝ

ꯍꯣꯏ ꯍꯣꯏ ꯍꯣꯏ ꯑꯗꯨꯗꯤ ꯑꯗꯨꯃꯥꯏꯅ ꯅꯣꯏ ꯂꯩꯅꯤꯡꯕ ꯃꯤ ꯂꯩꯔꯒꯗꯤ ꯁꯨꯝ ꯍꯥꯏꯔꯛꯑꯣꯀꯣ ꯑꯥ ꯑꯗꯨꯗꯤ ꯑꯩ ꯊꯝꯃꯒꯦ ꯌꯥꯕ꯭ꯔꯣ ꯊꯝꯃꯦ ꯊꯝꯃꯦ ꯎꯝ